ꯂꯧꯎ ꯁꯤꯡꯎꯒꯤ ꯑꯣꯏꯕ ꯏꯁꯤꯡ ꯐꯪꯅꯅꯕꯒꯤ ꯃꯇꯝ ꯃꯇꯝꯒꯤ ꯑꯣꯏꯕ ꯃꯇꯝ ꯃꯇꯝꯒꯤ ꯑꯩꯈꯣꯏꯒꯤ ꯏꯟꯖꯤꯟ ꯑꯃꯁꯨꯡ ꯄꯝ ꯁꯤꯖꯤꯟꯅꯔꯒ ꯏꯁꯤꯡ ꯐꯪꯅꯅꯕ ꯍꯣꯠꯅꯩ ꯀꯔꯤꯒꯨꯝꯕ ꯀꯦꯅꯦꯜ ꯂꯩꯕ ꯑꯣꯏꯔꯒꯅ ꯀꯦꯅꯦꯜꯗꯒꯤ ꯐꯪꯅꯕ ꯍꯣꯠꯅꯩ ꯅꯠꯇ꯭ꯔꯒꯅ ꯇꯨꯔꯦꯟꯗꯒꯤ ꯆꯤꯡꯉꯒꯁꯨ ꯂꯧꯎ ꯁꯤꯡꯎ ꯇꯧꯋꯤ ꯂꯝ ꯑꯁꯤꯗ ꯏꯁꯤꯡ ꯃꯔꯥꯡ ꯀꯥꯏꯅ ꯐꯪꯅꯕ ꯃꯇꯝ ꯃꯇꯝꯒꯤ ꯑꯣꯏꯅ ꯄꯝ ꯁꯤꯖꯤꯟꯅꯔꯒ ꯑꯃꯁꯨꯡ ꯏꯟꯖꯤꯟ ꯁꯤꯖꯤꯟꯅꯔꯒ ꯃꯇꯝ ꯃꯇꯝꯒꯤ ꯑꯣꯏꯅ ꯗꯔꯀꯥꯔꯒꯤ ꯃꯇꯨꯝ ꯏꯟꯅ ꯁꯤꯖꯤꯟꯅꯩ